ꯎꯝ ꯍꯂꯣ ꯑꯣ ꯁꯤꯁꯇꯔ ꯑꯣ ꯑꯩ ꯅꯍꯥꯟꯒꯤ ꯍꯣꯁꯄꯤꯇꯥꯜꯗ ꯀꯩꯅꯣ ꯑꯦꯠꯃꯤꯠ ꯇꯧꯔ ꯂꯩꯔꯝꯕ ꯄꯦꯁꯦꯟꯗꯨꯅꯦꯕꯀꯣ ꯍꯣ ꯑꯗꯣ ꯑꯩ ꯁꯨꯝ ꯋꯥ ꯈꯔ ꯍꯪꯅꯤꯡꯕ

ꯄꯦꯔꯠ ꯂꯥꯛꯄꯗꯣ ꯅꯨꯡꯉꯥꯏꯇꯦꯕ ꯑꯗꯣ ꯑꯩꯗꯣ ꯅꯍꯥꯟꯗꯣ ꯑꯗꯨꯝ ꯍꯥꯏꯗꯤ ꯍꯦꯃꯣꯒ꯭ꯂꯣꯕꯤꯟ ꯋꯥꯠꯄꯒꯤꯁꯨ ꯂꯩꯔꯝꯃꯤꯅꯤꯗꯅ ꯀꯩꯅꯣꯗ ꯂꯩꯕꯗꯣ ꯍꯣꯁꯄꯤꯇꯥꯜ ꯂꯩꯔꯤꯗꯣ ꯑꯗꯨ ꯍꯧꯖꯤꯛꯁꯤ ꯈꯤꯇꯪ ꯅꯥꯕ ꯈꯣꯠꯄꯁꯨ ꯑꯗꯨꯝ ꯈꯤꯇꯪ ꯇꯧꯋꯦꯕꯀꯣ ꯑꯗ ꯑꯩꯅ ꯑꯃꯨꯛ ꯄꯥꯈꯠꯄ ꯍꯦꯟꯖꯟꯈꯤꯕꯩ ꯍꯣꯏ ꯑ

ꯑ

ꯑ ꯑꯣ ꯍꯣꯏ ꯎꯝ ꯑꯣ ꯑ ꯑ ꯑ ꯑꯣ

ꯑ ꯑꯣ ꯑꯣ ꯑꯩꯗꯤ ꯃꯁꯥꯒꯤꯁꯨ ꯁꯨꯝ ꯍꯦꯃꯣꯒ꯭ꯂꯣꯕꯤꯟꯁꯤ ꯌꯥꯝ ꯋꯥꯠꯀꯟꯕꯅꯤꯅꯀꯣ ꯑꯗꯨꯅ ꯈꯤꯇꯪ ꯅꯥꯕꯗꯅꯦ ꯍꯦꯛꯇ ꯄꯥꯈꯠꯄ ꯑꯗꯨꯒꯤꯅꯦ ꯑ ꯑ ꯍꯣ ꯍꯣ ꯍꯣꯏ ꯗꯣꯛꯇꯔꯅ ꯅꯍꯥꯟ ꯄꯤꯕ ꯍꯤꯗꯥꯛꯁꯤꯡꯗꯨꯕꯨꯗꯤ ꯑꯗꯨꯝ ꯆꯥꯔꯤꯕꯀꯣ ꯑꯗꯣ ꯑꯩꯅꯅꯦ ꯍꯥꯏꯗꯤ ꯏꯁꯥꯗꯣ ꯈꯇꯪ ꯇꯣꯏꯟ ꯅꯥꯕꯅꯤꯅꯅꯦ ꯍꯦꯛꯇ ꯁꯨꯝ ꯅꯨꯡꯉꯥꯏꯔꯛꯇꯕꯗ ꯏꯁꯥꯗ ꯄꯥꯈꯠꯄ ꯑꯃ ꯌꯥꯎꯕꯗꯣ ꯑꯗꯨꯁꯨ ꯇꯧꯕ ꯑꯗꯨꯅꯦ ꯑꯗꯨ ꯎꯝ ꯑ ꯎꯝ ꯎꯝ ꯑ ꯎꯝ ꯎꯝ

ꯎꯝ ꯑꯣ ꯑꯣ ꯑꯣ ꯑꯩꯗꯤ ꯀꯥꯏꯗꯒꯤ ꯍꯣꯏ ꯍꯩꯔꯥꯕꯨꯗꯤ ꯑꯦꯄꯜꯒꯨꯝꯕ ꯑꯗꯨꯝ ꯀꯐꯣꯏꯒꯨꯝꯕ ꯈꯔ ꯆꯥꯏꯌꯦꯕꯀꯣ ꯈꯔ ꯆꯥꯒꯟꯗꯦꯕ ꯃꯁꯥꯒꯤ ꯑꯗꯨꯒ ꯍꯥꯏꯗꯤ ꯅꯨꯗꯜꯁꯀꯨꯝꯕ ꯀꯩꯒꯨꯝꯕ ꯁꯨꯝꯕꯅ ꯅꯝꯅ ꯆꯥꯒꯜꯂꯦꯕ ꯃꯁꯥꯒꯤ ꯑꯩꯁꯦ ꯑꯗꯨꯅ ꯎꯝ ꯎꯝ ꯑ ꯑ ꯑ ꯅꯨꯡꯉꯥꯏꯌꯦ ꯑꯗꯨꯕꯨꯗꯤ ꯎꯝ ꯑꯣ ꯎꯝ ꯎꯝ ꯎꯝ ꯎꯝ ꯍꯣꯏ ꯑꯣ ꯍꯣꯏ ꯍꯣꯏ ꯑꯩ ꯑꯗꯨꯝ ꯕꯤꯠꯔꯨꯠꯀꯨꯝꯕ ꯑꯗꯩ ꯍꯩꯔꯥꯒꯨꯝꯕꯁꯦ ꯑꯗꯨꯝ ꯈꯔ ꯆꯥꯒꯦ ꯆꯥꯕꯕꯨꯗꯤ ꯎꯝ ꯎꯝ ꯍꯣꯏ ꯍꯣꯏ ꯑꯗꯣ ꯀꯩꯅꯣꯗ ꯂꯩ ꯎꯝ ꯍꯣꯏ ꯊꯥꯕꯤꯔꯛꯑꯣ ꯑ ꯍꯣꯏ ꯑꯗꯩ ꯎꯝ

ꯑ ꯎꯝ ꯑ ꯑ ꯍꯣꯏ ꯑ ꯍꯣꯏ ꯑ ꯍꯣꯏ ꯍꯣꯏ ꯑꯗꯨꯃꯥꯏ ꯇꯧꯔ ꯑꯗꯒꯤꯗꯤ ꯍꯦꯃꯣꯒ꯭ꯂꯣꯕꯤꯟꯗꯨ ꯋꯥꯠꯝꯅꯤꯅ ꯏꯁꯥꯗ ꯁꯝ ꯀꯦꯟꯕ ꯈꯣꯠꯄꯁꯨ ꯌꯥꯝ ꯇꯧꯒꯜꯂꯦꯕꯀꯣ ꯑꯗꯨ ꯁꯨꯝ ꯑꯗꯨꯝꯕꯒꯤ ꯆꯤꯟꯖꯥꯛꯇꯤ ꯀꯩꯀꯩ ꯁꯨꯝ ꯆꯥꯕ ꯌꯥꯏ ꯑꯗꯨꯗꯪ ꯍꯥꯏꯕꯤꯌꯨꯅꯦ ꯑ ꯑ ꯎꯝ ꯎꯝ ꯎꯝ ꯑ ꯎꯝ ꯑ ꯑ ꯍꯣꯏ ꯎꯝ ꯎꯝ ꯑꯣ ꯑꯩꯈꯣꯏꯅ ꯆꯨꯝꯅ ꯑꯃ ꯚꯤꯇꯥꯃꯤꯟ ꯏ ꯇꯦꯕ꯭ꯂꯦꯠ ꯌꯣꯟꯕꯗꯣ ꯀꯩꯅꯣ ꯐꯥꯔꯃꯥꯁꯤꯗꯒ ꯌꯣꯜꯂꯤꯗꯅ ꯑꯗꯨꯝꯕꯁꯦ ꯑꯗꯨꯝ ꯆꯥꯕ ꯌꯥꯕ꯭ꯔꯥ ꯍꯥꯏꯗꯤ ꯗꯣꯛꯇꯔꯅꯗꯤ ꯑꯗꯨꯝ ꯍꯥꯏꯗꯤ ꯃꯤꯅꯗꯤ ꯑꯗꯨꯝ ꯇꯩꯅꯩꯌꯦꯕꯀꯣ ꯑꯗꯨ ꯇꯩꯕꯒꯤꯗꯤ ꯇꯩꯁꯟꯅꯤꯡꯕ ꯑꯣ ꯆꯥꯕꯒꯤꯗꯤ ꯌꯥꯕ꯭ꯔꯥ ꯀꯃꯥꯏ ꯇꯧꯒꯦ ꯑ ꯑ ꯎꯝ ꯑ ꯑ ꯑ ꯃꯥꯅꯦ ꯃꯥꯅꯦ ꯎꯝ ꯑꯗꯨꯗꯤ ꯑꯩ ꯃꯊꯪ ꯆꯦꯛ ꯑꯞ ꯂꯥꯛꯄꯗ ꯗꯣꯛꯇꯔꯗ ꯍꯪꯅꯔꯒꯦ ꯎꯝ ꯑꯗꯨꯅꯦ ꯑꯗꯣ ꯑꯇꯩꯁꯦ ꯊꯣꯏꯗꯣꯛꯄꯗꯤ ꯂꯩꯇ꯭ꯔꯦ ꯑꯗꯨꯝ ꯅꯣꯡꯃꯒꯤ ꯆꯥꯕ ꯊꯛꯄꯁꯦ ꯈꯤꯇꯪꯗꯤ ꯌꯥꯔꯛꯑꯦ ꯅꯍꯥꯟ ꯍꯣꯁꯄꯤꯇꯥꯜꯗ ꯂꯩꯔꯝꯕꯗꯒꯤ ꯑꯗꯨꯝ ꯁꯤꯁꯇꯔꯍꯣꯏꯅꯁꯨ ꯐꯖꯅ ꯑꯗꯨꯝ ꯇꯧꯕꯤꯔꯦꯗꯅ ꯑꯗꯨꯗꯨꯅ ꯗꯣꯛꯇꯔꯒꯤ ꯍꯤꯗꯥꯛ ꯍꯣꯏ ꯑ ꯑ ꯎꯝ ꯑ ꯑꯣ ꯑꯁ ꯑꯩꯗꯤ ꯑꯩꯅ ꯅꯍꯥꯟꯒꯩ ꯇꯧꯔꯤꯁꯤꯗꯤ ꯑꯣꯟꯅꯔꯝꯃꯦ ꯑꯗꯨꯗꯤ ꯑꯩꯗꯤ ꯅꯥꯔꯦꯅ ꯐꯃꯨꯡꯗ ꯍꯤꯞꯄ ꯂꯩꯕꯩ ꯋꯥꯅꯦꯕ ꯎꯝ ꯍꯣꯏ ꯎꯝ ꯑꯣ ꯑ ꯑꯣ ꯑ ꯑꯣ ꯍꯣꯏ ꯎꯝ

ꯑꯣ ꯍꯣꯏ ꯍꯣꯏ ꯌꯥꯝ ꯅꯨꯡꯉꯥꯏꯔꯦ ꯑꯗꯨꯗꯤ ꯑꯩ ꯈꯪꯗꯕ ꯃꯌꯥꯝꯁꯨ ꯈꯪꯉꯦꯕꯀꯣ ꯑꯗꯨꯅ ꯍꯣꯏ ꯐꯔꯦ ꯑꯗꯨꯗꯤ ꯃꯊꯪꯗ ꯑꯃꯨꯛ ꯑꯩꯅ ꯁꯨꯝ ꯈꯪꯅꯤꯡꯕ ꯂꯩꯔꯁꯨ ꯑꯃꯨꯛ ꯀꯣꯜ ꯇꯧꯔꯛꯀꯦ ꯑꯣ ꯍꯣꯏ ꯍꯣꯏ ꯌꯥꯝ ꯅꯨꯡꯉꯥꯏꯔꯦ ꯍꯣꯏ ꯍꯣꯏ ꯊꯝꯃꯒꯦ ꯑꯗꯨꯗꯤ ꯎꯝ